ꯆꯥꯛ ꯆꯥꯔꯕꯣ ꯆꯥꯛ ꯆꯥꯔꯕ꯭ꯔꯣ ꯀꯔꯤ ꯇꯧꯔ ꯂꯩꯒꯦ ꯆꯥꯔꯦ ꯑꯩꯁꯨ ꯇꯨꯝꯈ꯭ꯔꯕꯣ ꯅꯪꯕꯣ ꯑꯣ ꯍꯟꯗꯛꯇꯤ ꯑꯩꯈꯣꯏ ꯈꯨꯟꯒꯤꯁꯦ ꯀꯔꯤ ꯀꯔꯤ ꯀꯔꯤ ꯀꯔꯤ ꯈꯔꯤꯁꯃꯥꯁꯑꯌꯦ ꯀꯔꯤ ꯀꯔꯤ ꯀꯨꯝꯍꯩ ꯂꯩꯕ ꯂꯩꯒꯦꯀꯣ

ꯑꯣ ꯎꯝ ꯑꯪ ꯎꯝ ꯎꯝ ꯍꯣꯏ

ꯎꯝ ꯑꯣꯑꯣ ꯑꯣ ꯑꯗꯨꯗꯤ ꯑꯣꯛꯁꯥ ꯆꯥꯕ ꯌꯥꯝ ꯐꯪꯈ꯭ꯔꯅꯤꯅꯦ ꯑꯩꯁꯨ ꯅꯪꯅꯤꯡꯉꯥꯏ ꯂꯥꯛꯀꯦ ꯑꯗꯨꯅꯦ ꯅꯠꯇ꯭ꯔꯗꯤ ꯂꯥꯛꯅꯤꯡꯉꯥꯏ ꯃꯇꯝꯁꯨ ꯑꯃꯨꯛ ꯂꯩꯇꯦꯗ ꯈꯨꯟꯁꯨ ꯍꯣꯏ ꯍꯌꯦꯡ ꯍꯥꯡꯆꯤꯠ ꯉꯥꯏꯔꯣꯅꯦ ꯍꯣꯏ ꯑꯗꯨꯗꯤ ꯌꯥꯝ ꯅꯛꯈ꯭ꯔꯦꯅꯦ ꯑꯗꯨꯗꯤ ꯍꯣꯏ ꯂꯥꯛꯄ ꯅꯪꯒꯦꯔꯥ ꯑꯗꯨꯗꯤ

ꯍꯣꯏ ꯑꯁ ꯑꯁꯦꯡꯕꯗꯤ ꯑꯩꯗꯤ ꯑꯩꯗꯤ ꯑꯁꯦꯡꯕꯒꯤ ꯂꯨꯏꯉꯥꯏꯅꯤꯒꯤ ꯑꯣꯛꯁꯥꯗꯣ ꯆꯥꯅꯤꯡꯉꯤꯅꯤꯅꯦ ꯑꯩꯈꯣꯏ ꯀꯩꯅꯣ ꯑꯗꯨꯒꯨꯝꯕ ꯐꯦꯁꯇꯤꯕꯦꯜ ꯃꯈꯜꯒꯤ ꯐꯦꯁꯇꯤꯕꯦꯜꯒꯨꯝꯕꯅ ꯅꯨꯡꯉꯥꯏꯌꯦꯕ ꯍꯣꯏ ꯅꯨꯡꯉꯥꯏꯕ ꯃꯌꯥꯝ ꯍꯦꯜꯂꯦ ꯑꯁꯤꯗ ꯎꯝ ꯇꯥꯎꯟꯒꯨꯝꯕ ꯁꯤꯇꯤꯒꯨꯝꯕꯒꯤꯗꯨꯕꯨꯗꯤ ꯀꯣ ꯈꯨꯟꯗ ꯇꯧꯕꯅ ꯅꯨꯡꯉꯥꯏꯅꯤꯗ ꯍꯣꯏ ꯑꯗꯨꯗꯒꯤꯗꯤ ꯍꯧꯖꯤꯛꯇꯤ ꯄꯨꯟꯅꯤꯡꯉꯥꯏꯁꯦ ꯄꯥꯛ ꯐꯪꯉꯔꯣꯏ ꯈ꯭ꯔꯤꯁꯃꯥꯁ ꯌꯧꯗꯐ꯭ꯔꯤꯐꯥꯎ ꯑꯗꯨꯝ ꯃꯁꯥ ꯃꯁꯥꯒꯤ ꯆꯠꯅꯈ꯭ꯔꯅꯤ ꯅꯨꯡꯁꯤꯗ ꯄꯨꯟꯁꯤꯁꯦ ꯑꯩꯈꯣꯏꯒꯤꯗꯤ ꯍꯟꯗꯛꯇꯤ ꯀꯔꯤꯁꯨ ꯂꯩꯇꯦ ꯑꯩꯈꯣꯏꯗꯤ ꯍꯟꯗꯛꯇꯤ ꯀꯔꯤꯁꯨ ꯂꯩꯇꯦ ꯈ꯭ꯔꯤꯁꯃꯥꯁ ꯉꯥꯛ ꯉꯥꯏꯔꯒ ꯂꯩꯈ꯭ꯔꯅꯤ ꯍꯣꯏ ꯄꯥꯡꯊꯣꯛꯑꯦ ꯑꯩꯈꯣꯏꯗꯤ ꯅꯍꯥꯟ ꯇꯧꯈ꯭ꯔꯦ ꯍꯣꯏ ꯍꯣꯏ ꯍꯣꯏ ꯑꯗꯨꯗꯤ ꯎꯝ ꯃꯪ ꯐꯔꯁꯦꯀꯣ ꯎꯝ ꯎꯝ